ꯑꯉꯥꯡꯁꯤꯡꯕꯨ ꯁ꯭ꯀꯨꯜꯗ ꯍꯦꯟꯅ ꯃꯤꯠꯌꯦꯡ ꯊꯝꯗꯨꯅ ꯂꯣꯟ ꯑꯃꯁꯨꯡ ꯔꯤꯇꯟꯁꯤꯡꯒꯤ ꯃꯇꯥꯡꯗ ꯇꯝꯕꯤꯕ ꯑꯁꯤ ꯇꯉꯥꯏ ꯐꯗꯅ ꯃꯊꯧ ꯇꯥꯏ ꯍꯥꯏꯅ ꯈꯜꯂꯤ ꯃꯔꯝꯗꯤ ꯑꯉꯥꯡꯁꯤꯡꯗꯨꯅ ꯍꯌꯦꯡ ꯃꯈꯣꯏꯅ ꯀ꯭ꯂꯥꯁ ꯍꯥꯏꯌꯔ ꯀ꯭ꯂꯥꯁ ꯇꯝꯕꯀꯥꯟꯗ ꯁꯦꯜꯊꯨꯝꯒꯤ ꯀꯔꯤ ꯁꯦꯜꯊꯨꯝ ꯑꯁꯤ ꯍꯦꯟꯅ ꯆꯪꯉꯛꯏ ꯑꯗꯨꯅ ꯌꯨꯝꯗꯨꯅ ꯀꯩꯒꯨꯝꯕ ꯃꯥꯒꯤ ꯄꯩꯁꯥꯒꯤ ꯄꯩꯁꯥ ꯊꯥꯊꯕ ꯉꯝꯗ꯭ꯔꯗꯤ ꯑꯉꯥꯡꯁꯤꯡꯗꯨꯅ ꯂꯣꯟꯁꯤꯡ ꯂꯧꯔꯒ ꯃꯈꯥ ꯇꯥꯅ ꯍꯥꯏꯌꯔ ꯃꯈꯥ ꯇꯥꯅ ꯇꯝꯊꯕꯗ ꯃꯇꯦꯡ ꯑꯣꯏꯒꯅꯤ ꯑꯗꯨꯒ ꯃꯈꯣꯏꯒꯤ ꯁꯦꯂꯦꯕꯁꯇ ꯍꯥꯞꯆꯤꯟꯕꯗ ꯃꯁꯤꯅ ꯌꯥꯝ ꯀꯥꯟꯅꯒꯅꯤ ꯃꯔꯝꯗꯤ ꯃꯈꯣꯏꯅ ꯃꯁꯤꯒꯤ ꯇꯣꯉꯥꯟ ꯇꯝꯖꯔꯨꯒꯗ꯭ꯔ ꯊꯑꯣꯏꯅ ꯃꯁꯤꯒꯤ ꯂꯣꯟ ꯂꯧꯕꯒꯤ ꯃꯇꯥꯡ ꯑꯁꯤꯗ ꯇꯝꯃꯨꯗꯔꯒꯁꯨ ꯁꯦꯂꯦꯕꯁꯇ ꯍꯥꯞꯂꯕꯗꯤ ꯅꯣꯂꯦꯖꯁꯨ ꯑꯣꯏꯕ ꯑꯗꯒꯤ ꯃꯁꯥꯅ ꯍꯩꯈ꯭ꯔꯕꯅꯤꯅ ꯃꯈꯣꯏꯅ ꯂꯧꯅꯤꯡ ꯊꯕꯛ ꯑꯁꯤ ꯇꯧꯅꯤꯡꯕ ꯃꯇꯝꯗ ꯑꯗꯨꯝ ꯇꯧꯕ ꯌꯥꯅꯕꯒꯤꯗꯃꯛ ꯁꯦꯂꯦꯕꯁꯇ ꯍꯥꯞꯄ ꯑꯁꯤ ꯁꯦꯂꯦꯕꯁꯇ ꯍꯥꯞꯄ ꯑꯁꯤꯅ ꯀꯥꯟꯅꯕꯁꯤꯡ ꯑꯁꯤ ꯐꯪꯒꯅꯤ ꯁꯨꯃꯥꯏꯅ ꯀꯥꯟꯅꯕꯁꯤꯡ ꯑꯁꯤ ꯐꯪꯒꯅꯤ ꯍꯥꯏꯕ ꯈꯟꯖꯩ